ꯍꯜꯂꯣ ꯑꯁꯤ ꯁꯤ ꯉꯁꯥꯏ ꯐꯣꯟ ꯇꯧꯔꯛꯄꯩ ꯂꯩꯔꯝꯕ ꯑꯗꯨ ꯀꯅꯥꯅꯣ ꯑꯝꯇ ꯍꯪꯒꯦ ꯇꯧꯅꯦ

ꯑꯣ

ꯑꯣꯞꯄꯣꯒꯨꯝꯕꯗꯗꯤ ꯃꯈꯟ ꯃꯈꯟ ꯃꯌꯥꯝ ꯑꯃ ꯂꯩ ꯍꯥꯏꯗꯤ ꯍꯥꯏꯗꯤ ꯀꯔꯝꯕ ꯗꯤꯖꯥꯏꯟ ꯀꯔꯤ ꯃꯆꯨ ꯄꯥꯝꯕꯅꯣ ꯈꯣꯠꯄꯅꯣꯗꯣ ꯍꯥꯏꯔꯒ ꯑꯗꯨꯝ ꯂꯨꯄꯥ ꯂꯤꯁꯤꯡ ꯇꯔꯥ ꯇꯔꯥꯃꯉꯥ ꯀꯨꯟ ꯑꯗꯨꯝ ꯃꯊꯪ ꯃꯊꯪ ꯃꯌꯥꯝꯃ ꯂꯩꯈꯔꯦ ꯍꯥꯏꯇꯥꯔꯦ ꯃꯥꯒꯤ ꯗꯤꯖꯥꯏꯟꯒꯤ ꯃꯇꯨꯡ ꯏꯟꯅ ꯑꯣ ꯍꯣꯏ ꯑꯗꯨꯝ ꯂꯩ ꯂꯨꯄꯥꯂꯤꯁꯤꯡ ꯇꯔꯥꯃꯨꯛ ꯃꯌꯥ ꯑꯗꯨꯃꯥꯏꯅ ꯂꯩ

ꯑꯣ ꯑꯗꯨꯗꯤ ꯍꯥꯏꯗꯤ ꯃꯣꯏ ꯑꯣꯞꯄꯣ ꯀꯝꯄꯦꯅꯤꯗꯤ ꯑꯌꯥꯝꯕ ꯍꯦꯡ ꯆꯠꯄ ꯈꯣꯠꯄꯗꯤ ꯑꯗꯨꯝ ꯇꯧꯗꯤ ꯇꯧꯗꯝꯅꯦ ꯍꯥꯏꯗꯤ ꯑꯗꯨꯝ ꯇꯔꯥꯒꯤ ꯃꯊꯛꯀ ꯌꯧꯈꯤꯕ ꯑꯗꯨꯝ ꯇꯔꯥ ꯇꯔꯥꯃꯉꯥ ꯑꯗꯨꯝ ꯌꯧꯈꯤꯕ ꯃꯈꯩꯗꯤ ꯑꯗꯨꯝ ꯌꯥꯝ ꯅꯨꯡꯉꯥꯏꯔꯝꯅꯤ ꯑꯗꯨꯝ ꯄꯥꯏꯕꯗꯗꯤ ꯑꯌꯥꯝꯕꯅ ꯍꯧꯖꯤꯛ ꯄꯨꯂꯞ ꯑꯗꯨꯝ ꯅꯨꯡꯉꯥꯏꯕ ꯍꯥꯏꯗꯣ ꯑꯣꯏꯔꯝꯅꯦ ꯑꯥꯎ ꯃꯆꯨꯗꯨꯗꯤ ꯑꯗꯨꯝ ꯍꯥꯏꯗꯤ ꯃꯆꯨ ꯑꯄꯥꯝ ꯑꯄꯥꯝꯕ ꯑꯗꯨꯝ ꯃꯆꯨ ꯍꯥꯏꯗꯤ ꯂꯩ ꯑꯗꯨꯝ ꯕ꯭ꯂꯨ ꯃꯆꯨ ꯕ꯭ꯂꯦꯛ ꯃꯆꯨ ꯋꯥꯏꯠ ꯑꯗꯨꯝ ꯅꯪ ꯑꯄꯥꯝꯕ ꯃꯆꯨꯕꯨꯗꯤ ꯑꯗꯨꯝ ꯂꯩꯅꯤ ꯑꯗꯨꯝ ꯂꯥꯛꯑꯒ ꯈꯟꯕꯤꯕ ꯌꯥꯅꯤ ꯍꯥꯏꯇꯥꯔꯦ ꯑꯥꯎ ꯆꯠꯇꯦ ꯆꯠꯇꯦ ꯀꯦꯃꯦꯔꯥ ꯀꯩꯀꯥꯗꯤ ꯑꯗꯨꯝ ꯁꯦꯡꯉꯅꯤ ꯍꯧꯖꯤꯛꯇꯤ ꯑꯗꯨꯝꯅ

ꯑꯣ ꯍꯦꯠ ꯐꯣꯟꯒꯨꯝꯕꯗꯨꯗꯤ ꯍꯥꯏꯗꯤ ꯑꯦꯛꯁꯇ꯭ꯔꯥ ꯇꯣꯉꯥꯟꯅ ꯑꯗꯨꯒꯤ ꯑꯣꯏꯅ ꯀꯩꯅꯣ ꯆꯥꯔꯖ ꯑꯣꯏꯅ ꯂꯥꯛꯑꯅꯤ ꯑꯗꯨꯒꯤ ꯍꯥꯏꯗꯤ ꯐꯣꯟ ꯂꯩꯕꯗꯗꯤ ꯍꯦꯠ ꯐꯣꯟꯒꯤ ꯀꯩꯅꯣ ꯑꯗꯨꯝ ꯌꯥꯎꯋꯦꯕ ꯍꯥꯏꯗꯤ ꯇꯣꯉꯥꯟꯅ ꯑꯗꯨꯝꯅ ꯍꯦꯠ ꯐꯣꯟꯒꯤꯅ ꯍꯦꯠ ꯐꯣꯟꯒꯤ ꯑꯗꯨꯝ ꯍꯥꯏꯗꯤ ꯑꯗꯨꯝ ꯂꯩ ꯃꯇꯝꯗ ꯑꯥ ꯕꯦꯠꯇꯔꯤꯗꯤ ꯑꯗꯨꯝ ꯈꯥꯡꯒꯅꯤ ꯕꯦꯠꯇꯔꯤꯗꯤ ꯌꯥꯝ ꯑꯗꯨꯝ ꯈꯥꯡꯉꯦ ꯍꯥꯏꯇꯥꯔꯦ ꯑꯣꯞꯄꯣꯒꯨꯝꯕ ꯀꯩꯒꯨꯝꯕꯁꯤꯗꯤ ꯑꯃꯨꯛ ꯁꯤꯖꯤꯟꯅꯕꯒꯤꯗꯤ ꯅꯨꯡꯉꯥꯏꯇꯕ ꯍꯥꯏꯁꯦ ꯍꯣꯏ ꯑꯗꯨꯝꯗꯤ ꯑꯗꯨꯝꯗꯤ ꯌꯥꯗꯤ ꯌꯥꯅꯤ ꯁꯤꯖꯤꯟꯅꯕꯗ ꯑꯗꯨꯏꯁꯨ ꯍꯥꯏꯗꯤ ꯂꯤꯁꯤꯡ ꯇꯔꯥ ꯌꯧꯈꯤꯕ ꯐꯣꯟ ꯍꯥꯏꯁꯤꯒ ꯃꯉꯥ ꯌꯧꯈꯤꯕ ꯐꯣꯟ ꯍꯥꯏꯁꯤꯒꯗꯤ ꯁꯤꯖꯟꯅꯕ ꯃꯇꯝꯗ ꯈꯤꯇꯪꯗꯤ ꯈꯦꯠꯅꯔꯛꯑꯅꯤ ꯍꯥꯏꯇꯥꯔꯦ ꯑꯗꯨ ꯄꯥꯏꯕ ꯃꯇꯝꯗꯁꯨ ꯍꯥꯏꯗꯤ ꯌꯦꯡꯕ ꯃꯇꯝꯗꯁꯨ ꯑꯗꯨꯝꯅ ꯈꯤꯇꯪ ꯅꯨꯡꯉꯥꯏꯕ ꯅꯨꯡꯉꯥꯏꯇꯕ ꯍꯥꯏꯗꯤ ꯃꯃꯟꯒꯤ ꯃꯇꯨꯡ ꯏꯟꯅ ꯑꯗꯨꯝ ꯂꯥꯛꯑꯅꯤ ꯍꯥꯏꯇꯥꯔꯦ

ꯍꯣꯏ ꯍꯣꯏ ꯑꯗꯨꯝ ꯂꯥꯛꯑ ꯌꯦꯡꯉ ꯌꯥꯅꯦꯁꯨ ꯑꯗꯨꯝ ꯍꯥꯏꯗꯤ ꯌꯦꯡꯗꯅ ꯑꯗꯨꯝ ꯂꯩꯅꯤ ꯁꯤꯗꯩꯕꯨꯗꯤ